ꯇ꯭ꯔꯦꯟ ꯍꯥꯏꯕꯁꯦ ꯑꯩꯈꯣꯏꯒꯤ ꯇ꯭ꯔꯥꯟꯁꯄꯣꯔꯇꯦꯁꯟꯒꯤ ꯈ꯭ꯋꯥꯏꯗꯒꯤ ꯁꯥꯡꯕ ꯑꯩꯈꯣꯏ ꯒꯥꯔꯤ ꯑꯃꯅꯤ ꯍꯥꯏꯖꯕ ꯇꯥꯔꯦ ꯇ꯭ꯔꯦꯟꯒꯤ ꯃꯥꯒꯤ ꯇ꯭ꯔꯦꯛ ꯈꯟ ꯅꯤꯄꯥꯜ ꯄꯥꯜꯂꯤ ꯑꯗꯨꯒ ꯇ꯭ꯔꯦꯟꯒꯤ ꯃꯅꯨꯡꯗ ꯁꯥꯏꯠ ꯕꯥꯏ ꯁꯥꯏꯠ ꯐꯝꯐꯝ ꯂꯩ ꯂꯩ

ꯑꯗꯨꯒ ꯑꯩꯈꯣꯏꯒꯤ ꯇ꯭ꯔꯦꯟꯁꯦ ꯃꯥꯁꯦ ꯊꯦꯛꯅ ꯀꯣꯏꯅ ꯑꯗꯨꯝ ꯆꯠꯂꯤ ꯆꯠꯈ꯭ꯔꯒꯗꯤ ꯃꯥꯁꯦ ꯑꯦꯅꯤ ꯂꯦꯞꯍꯟꯅꯤꯡꯕ ꯃꯇꯝꯗ ꯇ꯭ꯔꯦꯟꯁꯤ ꯂꯦꯞꯍꯟꯕ ꯌꯥꯗꯦ ꯑꯗꯨꯒ ꯇ꯭ꯔꯦꯟꯒꯤ ꯂꯝꯕꯤꯁꯤ ꯑꯩꯈꯣꯏ ꯃꯥꯁꯦ ꯑꯇꯣꯞꯄ ꯄꯦꯁꯦꯟꯖꯔ ꯒꯥꯔꯤꯒꯨꯝꯅ ꯂꯝꯕꯤ ꯏꯆꯝ ꯆꯝꯕꯗ ꯆꯠꯄ ꯌꯥꯗꯦ ꯃꯥꯒꯤ ꯂꯝꯕꯤ ꯃꯥꯒꯤ ꯂꯝꯕꯤꯁꯤ ꯇꯣꯡꯉꯥꯜꯂꯤ ꯇ꯭ꯔꯦꯟ ꯍꯥꯏꯕꯁꯦ ꯑꯩꯈꯣꯏ ꯖꯔꯅꯤ ꯆꯠꯄꯗ ꯌꯥꯝꯅ ꯅꯨꯡꯉꯥꯏꯕ ꯑꯗꯨꯒꯨꯝꯂꯕ ꯇꯨꯝꯅꯤꯡꯉꯦ ꯇꯨꯝꯕ ꯌꯥꯕ ꯆꯥꯅꯤꯡꯉꯦ ꯆꯥꯕ ꯌꯥꯕ ꯌꯥꯝꯅ ꯅꯨꯡꯉꯥꯏꯕ ꯃꯈꯜꯒꯤ ꯄꯦꯁꯦꯟꯖꯔ ꯒꯥꯔꯤ ꯑꯃꯅꯤ ꯑꯗꯨꯒ ꯇ꯭ꯔꯦꯟꯁꯦ ꯍꯧꯖꯤꯛ ꯐꯥꯎꯒꯤ ꯑꯣꯏꯅꯗꯤ ꯑꯩ ꯑꯃꯨꯛꯐꯥꯎ ꯇꯣꯡꯖꯗ꯭ꯔꯤ ꯑꯗꯨꯒ ꯇ꯭ꯔꯦꯟꯁꯦ ꯑꯩꯈꯣꯏ ꯃꯊꯪꯗꯗꯤ ꯑꯩꯁꯨ ꯇ꯭ꯔꯦꯟꯁꯦ ꯇꯣꯡꯗꯨꯅ ꯑꯩ ꯑꯔꯥꯞꯄ ꯃꯐꯝ ꯑꯥꯎꯠꯁꯥꯏꯠ ꯆꯠꯀꯦ ꯍꯥꯏꯕꯒꯤ ꯈꯟꯖꯕꯗꯤ ꯂꯩ